ꯁꯥꯔꯦꯒꯥꯃꯥ ꯇꯤ ꯕꯤ ꯁꯣ ꯍꯥꯏꯕ ꯄ꯭ꯂꯦꯠꯐꯣꯝ ꯑꯁꯦ ꯁꯤ ꯍꯥ ꯇꯤ ꯕꯤ ꯁꯣ ꯑꯣꯏꯅ ꯄꯥꯝꯖꯩ ꯃꯁꯤ ꯃꯔꯝ ꯀꯩꯒꯤꯅꯣ ꯍꯥꯏꯕꯀꯥꯟꯗ ꯏꯟꯗ꯭ꯌꯥꯗ ꯂꯩꯔꯤꯕ ꯅꯍꯥꯁꯤꯡꯗꯨꯗ ꯂꯩꯔꯤꯕ ꯍꯤꯗꯟ ꯃꯥ ꯂꯣꯠꯇꯨꯅ ꯊꯝꯕ ꯇꯦꯂꯦꯟꯁꯤꯡ ꯑꯗꯣ ꯑꯗꯨꯒꯤ ꯎꯠꯐꯝ ꯑꯃ ꯄ꯭ꯂꯦꯠꯐꯣꯝ ꯑꯃ ꯄꯤꯕꯤꯌꯦ ꯑꯗꯨꯒ ꯏꯟꯗ꯭ꯌꯥꯗ ꯂꯩꯔꯤꯕ ꯄ꯭ꯔꯖꯥꯁꯤꯡ ꯑꯃꯁꯨꯡ ꯏꯟꯇꯅꯦꯁꯅꯦꯟꯗ ꯂꯩꯔꯤꯕ ꯄ꯭ꯔꯖꯥꯁꯤꯡꯅ ꯃꯣꯏꯗ ꯂꯩꯔꯤꯕ ꯇꯦꯂꯦꯟꯁꯤꯡ ꯑꯗꯨ ꯎꯠꯄ ꯑꯣꯏꯅ ꯎꯕ ꯐꯪꯏ